ꯑꯥ ꯁꯤ ꯀꯛꯆꯤꯡ ꯇ꯭ꯔꯥꯕꯦꯜ ꯑꯦꯖꯦꯟꯁꯤ ꯑꯣꯏꯔꯕꯣ ꯅꯍꯥꯟꯁꯦ ꯑꯩꯈꯣꯏ ꯁꯒꯣꯜꯁꯦꯜ ꯅꯨꯃꯤꯠꯇ ꯏꯀꯣ ꯚꯦꯟ ꯑꯃꯈꯛ ꯋꯥꯏꯖꯕꯅꯦꯕ ꯂꯣꯛꯇꯥꯛ ꯆꯠꯄꯒꯤ ꯑꯩꯈꯣꯏ ꯏꯆꯥ ꯑꯅꯤꯒ ꯑꯩꯈꯣꯏ ꯃꯔꯤ ꯆꯠꯂꯨꯕꯩꯅꯦꯕ ꯏꯀꯣ ꯚꯦꯟꯗꯣ ꯑꯃꯨꯛ ꯍꯟꯅ ꯏꯀꯣ ꯚꯦꯟꯗꯣ ꯑꯉꯧꯕ ꯃꯆꯨꯅꯦꯕꯀꯣ ꯗ꯭ꯔꯥꯏꯚꯔꯗꯨꯅ ꯃꯃꯤꯡ ꯇꯥ ꯇꯣꯝꯕ ꯀꯧꯕꯅꯦꯕ ꯑꯥ ꯍꯌꯦꯡꯁꯦ ꯑꯃꯨꯛ ꯁꯤꯒꯤ ꯒꯥꯔꯤꯁꯦ ꯑꯩꯈꯣꯏ ꯋꯥꯏꯕ ꯄꯥꯝꯖꯕ ꯎꯝ ꯑꯩꯈꯣꯏ ꯃꯤ ꯃꯉꯥꯃꯨꯛ ꯁꯨꯏꯌꯦ ꯑꯥ ꯏꯝꯐꯥꯜ ꯆꯠꯄꯒꯤꯅꯦꯕ ꯌꯥꯒꯗ꯭ꯔꯣ ꯁꯤ ꯒꯥꯔꯤꯁꯦ ꯎꯝ ꯃꯃꯜꯅ ꯀꯌꯥ ꯑꯣꯏꯗꯣꯏꯅꯣ ꯑꯣ ꯌꯥꯏ ꯑꯣ ꯑꯣ ꯁꯣꯏꯗꯅ ꯂꯥꯛꯄꯤꯔꯣ ꯐꯔꯦ ꯑꯥ ꯍꯣꯏ ꯀꯛꯆꯤꯡ ꯕꯖꯥꯔꯗ ꯉꯥꯏꯖꯔꯝꯃꯒꯦ